ꯑꯩꯅ ꯃꯦꯁꯣꯗꯒꯤ ꯁꯥꯔꯤ ꯑꯃ ꯀꯛꯆꯕꯅꯦ ꯑꯗꯣ ꯄꯣꯠꯇꯣ ꯑꯩꯉꯣꯟꯗ ꯆꯥꯔꯝꯗ꯭ꯔꯦ ꯀꯂꯔꯗꯨ ꯑꯣꯟꯅꯔꯝꯂꯦ ꯑꯗꯨꯒ ꯄꯤꯛꯁꯨ ꯌꯥꯝꯅ ꯄꯤꯛꯑꯝꯃꯦ ꯑꯩꯉꯣꯟꯗ ꯆꯥꯔꯝꯗ꯭ꯔꯦ ꯍꯥꯏꯕꯗꯤ ꯐꯣꯇꯣꯗꯨꯗ ꯎꯈ꯭ꯔꯤꯕ ꯄꯣꯠꯇꯨꯅ ꯍꯦꯟꯅ ꯐꯔꯒ ꯌꯧꯔꯛꯄꯀꯥꯟꯗ ꯂꯥꯛꯄꯀꯥꯟꯗꯅ ꯄꯣꯠꯇꯣ ꯌꯥꯝ ꯊꯤꯅ ꯑꯣꯅꯕ ꯍꯥꯏꯇꯥꯔꯦ ꯌꯥꯝ ꯈꯦꯠꯅꯔꯝꯃꯦ ꯑꯗꯨꯅ ꯋꯥꯈꯜꯁꯤ ꯌꯥꯝ ꯊꯤꯅ ꯅꯨꯡꯉꯥꯏꯇ꯭ꯔꯦ